ꯚꯣꯀꯦꯁꯅꯦꯜ ꯏꯗꯨꯀꯦꯁꯟ ꯑꯁꯤ ꯇꯝꯕꯤꯕ ꯑꯉꯥꯡꯁꯤꯡꯗ ꯀꯥꯟꯅꯩ ꯑꯗꯨꯅ ꯃꯈꯣꯏꯁꯤꯡꯗ ꯑꯩꯈꯣꯏꯅ ꯂꯥꯏꯔꯤꯛꯀ ꯂꯣꯏꯅ ꯂꯣꯏꯅꯅ ꯑꯩꯈꯣꯏꯅ ꯃꯈꯣꯏ ꯇꯝꯃꯤꯕ ꯑꯗꯨ ꯑꯩꯈꯣꯏꯅ ꯊꯕꯛ ꯑꯣꯏꯅ ꯄꯥꯡꯊꯣꯛꯄꯗ ꯃꯇꯦꯡ ꯑꯣꯏꯍꯜꯂꯤ ꯑꯃꯁꯨꯡ ꯃꯗꯨ ꯊꯕꯛ ꯑꯣꯏꯅ ꯄꯥꯡꯊꯣꯛꯍꯜꯂꯕ ꯃꯈꯣꯏꯒꯤ ꯇꯨꯡꯒꯤ ꯑꯣꯏꯕ ꯄꯨꯟꯁꯤꯗ ꯃꯗꯨ ꯃꯈꯣꯏꯒꯤ ꯑꯆꯧꯕ ꯇ꯭ꯔꯦꯅꯤꯡ ꯑꯃꯅꯤ ꯍꯥꯏꯅ ꯂꯧꯋꯤ